ꯑꯩꯈꯣꯏꯅ ꯂꯩꯀꯣꯟꯗ ꯊꯥꯅꯉꯥꯏ ꯄꯣꯠꯆꯩ ꯍꯥꯏꯔꯒꯗꯤ ꯆꯥꯔ ꯑꯣꯏꯅ ꯕꯖꯥꯔꯗꯒꯤ ꯂꯩꯔꯒ ꯂꯩꯀꯣꯟꯗ ꯊꯥꯕ ꯅꯠꯇ꯭ꯔꯒꯅ ꯂꯩꯀꯣꯟꯗꯨꯗ ꯁꯦꯝꯕ ꯄꯣꯠ ꯆꯥꯔꯁꯤꯡꯗꯣ ꯑꯩꯈꯣꯏꯅ ꯑꯃꯨꯛ ꯍꯜꯂꯒ ꯊꯥꯕ ꯑꯗꯨꯒ ꯑꯗꯨꯝꯃꯥꯏꯅ ꯃꯔꯨ ꯂꯧꯔꯒ ꯊꯥꯕꯁꯨ ꯌꯥꯏ